ꯏꯝꯐꯥꯟ ꯋꯦꯁꯀꯤ ꯄꯨꯋꯥꯔꯤꯒꯤ ꯃꯇꯥꯡꯗ ꯍꯥꯏꯔꯒꯗꯤ ꯑꯌꯥꯝꯕ ꯃꯩꯇꯩ ꯀꯃꯨꯅꯤꯇꯤꯁꯅ ꯈꯨꯟꯗꯥꯏ ꯆꯥꯎꯈꯠꯂꯛꯄꯒꯤ ꯃꯇꯨꯡ ꯏꯟꯅ ꯏꯝꯐꯥꯟ ꯋꯦꯁ ꯖꯤꯂꯥꯗ ꯃꯄꯥꯜ ꯂꯝꯒ ꯆꯥꯡꯗꯝꯅꯕ ꯌꯥꯔꯕ ꯍꯣꯇꯦꯜ ꯗꯨꯀꯥꯜ ꯃꯣꯜ ꯑꯅꯧꯕ ꯃꯌꯥꯝ ꯑꯃ ꯂꯩꯌꯦ ꯑꯗꯨꯒꯤꯁꯨ ꯃꯊꯛꯇ ꯃꯃꯤꯡ ꯂꯩꯔꯕ ꯍꯣꯁꯄꯤꯇꯥꯜ ꯀꯌꯥ ꯑꯃꯁꯨ ꯏꯝꯐꯥꯟ ꯋꯦꯁꯇ ꯂꯩ ꯂꯥꯏꯔꯤꯛ ꯂꯥꯏꯁꯨꯒꯤ ꯍꯥꯏꯔꯒꯁꯨ ꯏꯁꯀꯨꯜ ꯑꯐ ꯑꯐꯕ ꯃꯌꯥꯝ ꯑꯃꯁꯨ ꯂꯩ